ꯍꯜꯂꯣ ꯁꯤ ꯅꯣꯡꯃꯥꯏꯊꯦꯝ ꯏꯗꯤꯁꯟ ꯅꯠꯇ꯭ꯔꯣ ꯑꯣ ꯑꯩꯁꯦ ꯍꯌꯦꯡ ꯇꯥꯔꯤꯛ ꯇꯔꯥ ꯃꯉꯥꯗ ꯃꯣꯔꯦꯗ ꯂꯥꯛꯀꯦ ꯈꯟꯕ

ꯑꯣ ꯗꯨꯀꯥꯟ ꯒꯥꯡꯗꯤ ꯑꯗꯨꯝ ꯐꯖꯅ ꯍꯥꯡꯉꯤꯀꯣ ꯑꯗꯣ ꯑꯩꯗꯤ ꯁꯨꯝ ꯃꯣꯔꯦꯁꯦ ꯑꯃꯨꯛꯁꯨ ꯆꯠꯇ꯭ꯔꯤꯃꯤꯅꯀꯣ ꯑꯃꯨꯛꯇꯪ ꯆꯠꯀꯥꯟꯗ ꯁꯨꯝ ꯀꯔꯤ ꯍꯥꯏꯅꯤ ꯀꯤꯕꯣꯏ ꯂꯥꯛꯄꯣꯏ ꯁꯨꯝ ꯇꯧꯕ ꯑꯗꯒꯤ ꯏꯇꯣꯝꯗꯁꯨ ꯂꯥꯛꯇꯧꯅꯤꯅ ꯁꯨꯝ

ꯑꯗꯩ ꯃꯣꯏꯗꯨꯗ ꯁꯨꯝ ꯀꯩꯅꯣꯝꯇ ꯍꯪꯖꯒꯦꯀꯣ ꯃꯣꯏꯗꯨꯗ ꯊꯣꯡꯒꯤ ꯇꯤꯛꯀꯨꯝꯕꯩꯁꯨ ꯐꯪꯅꯤ ꯍꯥꯏꯕꯗꯨꯅ ꯀꯃꯥꯏ ꯀꯃꯥꯏꯅ ꯇꯧꯖꯥꯠꯅꯣ ꯑꯣ ꯇꯤꯛ ꯄꯤꯌꯣꯔ ꯇꯤꯛꯇ ꯑꯗꯨꯝ ꯐꯖꯅ ꯐꯪꯉꯤꯀꯣ ꯑꯀꯪꯕꯗꯣ ꯑꯣ ꯑꯗꯨ ꯂꯩꯐꯝ ꯆꯥꯐꯝꯒꯤꯗꯤ ꯀꯃꯥꯏ ꯇꯧꯅꯤ ꯑꯣ ꯑꯗꯣ ꯆꯥꯐꯝꯒꯤꯗꯤ ꯑꯗꯨꯝ ꯆꯥꯐꯝ ꯑꯗꯨꯝ ꯐꯪꯅꯤꯀꯣ ꯐꯪꯕ꯭ꯔꯥ ꯑꯩꯅ ꯌꯥꯝ ꯆꯥꯅꯤꯡꯂꯤꯁꯤꯅ ꯃꯣꯏ ꯀꯩꯅꯣꯒꯤ ꯃꯣꯔꯦꯒꯤ ꯎꯇꯣꯡ ꯆꯥꯛ ꯀꯥꯏꯅ ꯑꯃ ꯂꯩꯗꯅ ꯑꯗꯨꯏꯗꯣ ꯑꯗꯨꯝ ꯐꯪꯕ ꯅꯠꯇ꯭ꯔꯣ ꯑꯣ ꯃꯣꯏ ꯃꯣꯔꯦꯒꯤ ꯅꯥꯏꯠ ꯃꯥꯔꯀꯦꯇꯤꯡ ꯀꯥꯗꯨꯁꯨ ꯑꯗꯨꯝ ꯍꯧꯖꯤꯛ ꯑꯗꯨꯝ ꯍꯥꯡꯂꯤꯕ ꯅꯠꯇ꯭ꯔꯣ ꯅꯍꯥꯟꯋꯥꯏ ꯑꯣ ꯑꯗꯨ ꯑꯩꯁꯤ ꯃꯣꯔꯦꯗ ꯂꯥꯛꯏꯀꯥꯟꯗ ꯁꯨꯝ ꯆꯠꯂꯤꯉꯩꯗ ꯈꯔ ꯌꯥꯝ ꯆꯪꯍꯧꯒꯦ ꯇꯧꯕꯩꯀꯣ ꯀꯩꯅꯣ ꯃꯦꯟꯃꯥꯔꯗ ꯆꯪꯕꯩꯗꯤ ꯇꯨꯝꯃꯨ ꯃꯅꯨꯡ ꯆꯪꯕꯩꯗꯤ ꯀꯃꯥꯏꯅ ꯇꯧꯋꯤ ꯑꯣ ꯑꯗꯨꯑꯣꯏꯗꯤ ꯍꯌꯦꯡ ꯂꯥꯛꯀꯥꯟꯗ ꯑꯗꯨꯝ ꯁꯤꯗ ꯁꯤ ꯅꯝꯕꯔꯁꯤꯗ ꯑꯗꯨꯝ ꯄꯥꯎ ꯐꯥꯎꯔꯛꯑꯒꯦꯀꯣ ꯑꯣ ꯌꯥꯝ ꯅꯨꯡꯉꯥꯏꯖꯔꯦ ꯊꯝꯃꯒꯦ ꯑꯗꯨꯗꯤ